ꯑꯩ ꯒꯥꯔꯤ ꯁꯦꯅꯥꯄꯇꯤꯗꯒꯤ ꯀꯥꯔꯣꯡ ꯆꯠꯄ ꯑꯣꯇꯣ ꯑꯃ ꯄꯥꯝꯃꯤ ꯒꯥꯔꯤ ꯑꯣꯇꯣ ꯑꯗꯨ ꯐꯪꯕꯗꯨ ꯚꯔꯥ ꯀꯌꯥꯅꯣ ꯑꯗꯨꯒ ꯑꯗꯨꯗ ꯆꯠꯂꯒ ꯑꯃꯨꯛꯀ ꯑꯥ ꯀꯥꯊꯤꯈꯣꯗꯁꯨ ꯆꯠꯅꯤꯉꯥꯏ ꯂꯩꯕ ꯑꯗꯨ ꯑꯗꯨ ꯚꯔꯥꯗꯤ ꯀꯌꯥ ꯂꯧꯒꯗ꯭ꯔꯥ ꯑꯩꯈꯣꯏ ꯃꯤ ꯁꯤꯛꯁ ꯁꯚꯦꯟꯒꯨꯝꯕ ꯆꯠꯀꯅꯤ ꯌꯥꯔꯕꯗꯤ ꯒꯥꯔꯤ ꯑꯅꯤꯁꯨ ꯆꯠꯄ ꯌꯥꯏ ꯑꯗꯨꯒꯤ ꯒꯥꯔꯤ ꯅꯨꯡꯁꯤꯅ ꯑꯣꯇꯣ ꯑꯃ ꯊꯥꯔꯛꯑꯣ ꯑꯩꯈꯣꯏ ꯑꯥꯗꯒꯤ ꯁꯦꯅꯥꯄꯇꯤꯗꯒꯤ ꯀꯥꯔꯣꯡ ꯐꯥꯎ ꯌꯥꯎꯒꯦ